ꯏꯁꯀꯦꯝꯒꯤ ꯂꯝꯗ ꯏꯖꯨꯀꯦꯁꯟ ꯅꯠꯇ꯭ꯔꯒ ꯔꯤꯁꯔꯁ ꯄꯤꯔꯤꯕ ꯑꯩꯍꯥꯛꯀꯤ ꯑꯦꯔꯤꯌꯥ ꯑꯗꯨꯒ ꯃꯅꯥꯛ ꯅꯛꯄ ꯏꯟꯁꯇꯤꯇ꯭ꯋꯨꯁꯟꯁꯤꯡ ꯑꯗꯒꯤ ꯌꯨꯅꯤꯚꯔꯁꯤꯇꯤꯁꯤꯡ ꯑꯗꯨꯗꯤ ꯃꯅꯤꯄꯨꯔ ꯌꯨꯅꯤꯚꯔꯁꯤꯇꯤ ꯅꯦꯁꯅꯦꯜ ꯏꯟꯁꯇꯤꯇ꯭ꯌꯨꯠ ꯑꯣꯐ ꯇꯦꯛꯅꯣꯂꯣꯖꯤ ꯑꯦꯟ ꯑꯥꯏ ꯇꯤ ꯁꯦꯟꯇ꯭ꯔꯦꯜ ꯑꯦꯒ꯭ꯔꯤꯀꯜꯆꯔꯦꯜ ꯌꯨꯅꯤꯚꯔꯁꯤꯇꯤ ꯀꯥꯎ ꯔꯤꯖꯅꯦꯜ ꯏꯟꯁꯇꯤꯇ꯭ꯌꯨꯠ ꯑꯣꯐ ꯃꯦꯗꯤꯀꯦꯜ ꯁꯥꯏꯟꯁ ꯔꯤꯝꯁ ꯃꯅꯤꯄꯨꯔꯤ ꯏꯟꯁꯇꯤꯇ꯭ꯌꯨꯁꯟ ꯑꯣꯐ ꯇꯦꯛꯅꯣꯂꯣꯖꯤ ꯑꯦꯝ ꯑꯥꯏ ꯇꯤ ꯁꯦꯟꯇ꯭ꯔꯦꯜ ꯏꯟꯁꯇꯤꯇ꯭ꯌꯨꯠ ꯑꯣꯐ ꯄ꯭ꯂꯥꯁꯇꯤꯛ ꯏꯟꯖꯤꯅꯤꯌꯥꯔꯤꯡ ꯑꯦꯟ ꯇꯦꯛꯅꯣꯂꯣꯖꯤ ꯁꯤꯄꯦꯠ ꯍꯥꯏꯔꯤꯕꯁꯤꯡ ꯑꯁꯤꯗ ꯔꯤꯁꯔꯁ ꯁꯦꯟꯇꯔ ꯑꯗꯒꯤ ꯏꯗꯨꯀꯦꯁꯟꯒꯤ ꯔꯤꯁꯔꯁꯀꯤ ꯑꯋꯥꯡꯕ ꯊꯥꯛꯇ ꯀꯥꯟꯅꯕ ꯈꯨꯗꯣꯡꯆꯥꯕ ꯂꯣꯏꯅꯃꯛ ꯄꯤꯕꯤꯔꯦ